ꯑꯩꯅ ꯂꯝ ꯀꯣꯏꯕꯁꯤꯡ ꯆꯠꯄ ꯈ꯭ꯋꯥꯏꯗꯒꯤ ꯆꯠꯂꯨꯔꯕ ꯃꯇꯝꯗ ꯑꯩꯅ ꯈ꯭ꯋꯥꯏꯗꯒꯤ ꯍꯦꯟꯅ ꯄꯥꯝꯖꯕ ꯃꯐꯝ ꯍꯥꯏꯔꯒꯗꯤ ꯑꯩꯈꯣꯏ ꯃꯅꯤꯄꯨꯔꯒꯤ ꯂꯣꯛꯇꯥꯛ ꯄꯥꯠ ꯂꯣꯛꯇꯥꯛ ꯄꯥꯠ ꯑꯁꯤꯅ ꯌꯥꯝꯅ ꯃꯔꯨ ꯑꯣꯏꯅ ꯑꯩꯅ ꯈ꯭ꯋꯥꯏꯗꯒꯤ ꯈꯣꯏꯗꯖꯕ ꯃꯐꯝ ꯍꯥꯏꯕꯗꯨ ꯑꯣꯏ ꯂꯣꯛꯇꯥꯛꯀꯤ ꯃꯐꯝ ꯈꯨꯗꯤꯡꯃꯛꯁꯦ ꯌꯦꯡꯉꯨ ꯌꯦꯡꯉꯨ ꯈꯨꯗꯤꯡꯗ ꯄꯨꯛꯅꯤꯡ ꯆꯤꯡꯁꯤꯟꯕ ꯑꯃꯗꯤ ꯌꯥꯝꯅ ꯐꯖꯕ ꯃꯐꯝ ꯍꯥꯏꯕꯗꯣ ꯑꯣꯏ ꯑꯗꯨꯒ ꯑꯩꯅ ꯆꯠꯊꯣꯛ ꯆꯠꯁꯤꯟ ꯇꯧꯕ ꯃꯇꯝꯁꯤꯗ ꯌꯥꯝꯅ ꯄꯥꯝꯕ ꯍꯥꯏꯔꯒꯗꯤ ꯑꯩꯈꯣꯏꯒꯤ ꯃꯅꯤꯄꯨꯔꯒꯤ ꯑꯣꯏꯕ ꯍꯥꯏꯗꯤ ꯖꯨꯟ ꯖꯨꯂꯥꯏ ꯊꯥ ꯃꯇꯝꯁꯤꯗꯁꯨ ꯃꯅꯤꯄꯨꯔꯒꯤ ꯃꯅꯤꯄꯨꯔ ꯀꯣꯏꯕ ꯍꯥꯏꯅ ꯂꯝ ꯈꯨꯗꯤꯡꯃꯛꯇ ꯆꯠ ꯆꯠꯇꯅ ꯌꯦꯡꯕꯒꯤ ꯑꯁꯤꯗꯁꯨ ꯌꯥꯝꯅ ꯊꯋꯥꯏ ꯇꯥꯅ ꯄꯥꯝꯖꯩ